ꯅꯤꯡꯊꯝꯊꯥꯗꯅ ꯃꯅꯤꯄꯨꯔꯗ ꯁꯉꯥꯏ ꯐꯦꯁꯇꯤꯕꯦꯟ ꯇꯧꯏ ꯅꯤꯡꯊꯝꯊꯥꯗ ꯁꯉꯥꯏ ꯐꯦꯁꯇꯤꯕꯦꯜ ꯁꯉꯥꯏ ꯐꯦꯁꯇꯤꯕꯦꯜ ꯎꯈ꯭ꯔꯨꯜꯗꯁꯨ ꯇꯧꯏ ꯂꯣꯛꯇꯥꯛ ꯄꯥꯠꯇꯁꯨ ꯇꯧꯏ ꯏꯝꯐꯥꯜꯗꯁꯨ ꯇꯧꯏ ꯑꯗꯨꯒ ꯅꯣꯡꯖꯨ ꯊꯥꯗꯅ ꯑꯩꯈꯣꯏꯒꯤ ꯂꯩ ꯁꯥꯠꯒꯕ ꯃꯇꯝ ꯌꯦꯅꯤꯡꯊꯥ ꯑꯣꯏꯕꯅ ꯒꯥꯔꯗꯦꯟꯒꯨꯝꯕ ꯀꯔꯤꯒꯨꯝꯕꯗꯁꯨ ꯑꯩꯈꯣꯏ ꯀꯣꯏꯕ ꯆꯠꯄ ꯆꯠꯂꯤ